ꯀꯔꯤꯒꯨꯝꯕ ꯑꯩꯒꯤ ꯏꯃꯨꯡꯗ ꯀꯅꯥꯒꯨꯝꯕ ꯑꯃ ꯅꯥꯔꯒꯗꯤ ꯑꯩꯅ ꯀꯥꯡꯁꯣꯏ ꯁꯨꯏ ꯍꯥꯏꯕꯗꯤ ꯌꯦꯟꯗꯦꯝ ꯀꯥꯡꯁꯣꯏ ꯅꯨꯡꯁꯤꯍꯤꯗꯥꯛ ꯀꯥꯡꯁꯣꯏ ꯇꯈꯦꯜ ꯂꯥꯡꯊ꯭ꯔꯩ ꯀꯥꯡꯁꯣꯏ ꯆꯥꯛꯍꯋꯥꯏ ꯀꯥꯡꯁꯣꯏ ꯁꯤꯡꯒꯨꯝꯕ ꯑꯌꯥꯝꯕꯅ ꯑꯆꯝꯕ ꯉꯥꯛꯇ ꯄꯤꯖꯩ ꯆꯝꯐꯨꯠ ꯍꯥꯏꯔꯒꯅ ꯊꯕꯤ ꯆꯝꯐꯨꯠ ꯇꯣꯔꯕꯣꯠ ꯆꯝꯐꯨꯠ ꯍꯋꯥꯏ ꯆꯝꯐꯨꯠ ꯑꯁꯤꯅꯆꯤꯡꯕ ꯑꯆꯝꯕꯅ ꯑꯌꯥꯝꯕ ꯄꯤꯖꯩ ꯑꯅꯥꯕ ꯃꯤꯗꯗꯤ ꯊꯥꯎ ꯊꯨꯝ ꯄꯤꯖꯕꯁꯤ ꯐꯠꯇꯦ ꯀꯥꯡꯁꯣꯏꯒꯨꯝꯕ ꯑꯆꯝꯕ ꯄꯤꯖꯕꯁꯤꯅ ꯑꯅꯥꯕꯁꯤꯡꯗꯗꯤ ꯌꯥꯝ ꯊꯨꯅ ꯐꯕ ꯍꯦꯜꯂꯤ